ꯑꯩꯅ ꯗꯨꯀꯥꯟꯗ ꯆꯠꯂꯒ ꯐꯣꯜ ꯑꯃ ꯂꯩꯔꯨꯏ ꯐꯣꯟꯗꯨ ꯋꯥꯟ ꯄ꯭ꯂꯁ ꯅꯣꯠ ꯁꯤ ꯏꯤ ꯇꯨ ꯂꯥꯏꯠ ꯐꯥꯏꯚ ꯖꯤꯅꯤ ꯃꯃꯟꯅ ꯇ꯭ꯋꯦꯟꯇꯤ ꯐꯣꯔ ꯊꯥꯎꯖꯟ ꯑꯦꯝ ꯑꯥꯔ ꯄꯤꯗ ꯂꯩ ꯑꯗꯨꯕꯨ ꯑꯣꯐ꯭ꯔ ꯄꯤꯕꯗꯒꯤ ꯅꯥꯏꯟꯇꯤꯟ ꯊꯥꯎꯖꯟꯗ ꯂꯩꯍꯧꯏ ꯍꯥꯏꯔꯤꯕ ꯐꯣꯜ ꯋꯥꯟ ꯄ꯭ꯂꯁ ꯅꯣꯠ ꯁꯤ ꯏꯤ ꯇꯨ ꯂꯥꯏꯠ ꯐꯥꯏꯚ ꯖꯤꯁꯤ ꯀ꯭ꯋꯥꯂꯤꯇꯤ ꯑꯗꯨꯛꯀꯤ ꯃꯇꯤꯛ ꯂꯩ ꯃꯥꯒꯤ ꯗꯤꯁꯄ꯭ꯂꯦꯁꯤ ꯁꯤꯛꯁ ꯄꯣꯏꯟ ꯐꯥꯏꯚ ꯅꯥꯏꯟ ꯏꯟꯁ ꯄꯥꯛꯏ ꯗꯤꯁꯄ꯭ꯂꯦꯁꯤ ꯑꯗꯨꯛꯀꯤ ꯃꯇꯤꯛ ꯌꯦꯡꯕꯗ ꯂꯪꯏ ꯐꯖꯩ ꯀ꯭ꯋꯥꯂꯤꯇꯤ ꯂꯩ ꯇꯥꯕꯗ ꯀꯥꯏꯗꯦ ꯑꯗꯨꯒ ꯃꯥꯒꯤ ꯄ꯭ꯔꯣꯁꯦꯁ꯭ꯔ ꯁꯤꯖꯤꯟꯅꯕꯗ ꯑꯗꯨꯛꯀꯤ ꯃꯇꯤꯛ ꯅꯨꯉꯥꯏ ꯁ꯭ꯅꯦꯞꯗ꯭ꯔꯥꯒꯣꯜ ꯁꯤꯛꯁ ꯅꯥꯏꯟꯇꯤ ꯐꯥꯏꯚꯅꯤ ꯑꯗꯨꯒ ꯃꯥꯒꯤ ꯐ꯭ꯔꯟ ꯀꯦꯃꯦꯔꯥꯅ ꯁꯤꯛꯁꯇꯤꯟ ꯃꯦꯒꯥꯄꯤꯁꯦꯟꯅꯤ ꯐꯣꯇꯣ ꯐ꯭ꯔꯟ ꯀꯦꯃꯦꯔꯥ ꯀꯥꯄꯄ ꯃꯇꯝꯗ ꯀ꯭ꯋꯥꯂꯤꯇꯤ ꯂꯩ ꯐꯖꯩ ꯑꯣꯇꯣ ꯕ꯭ꯌꯨꯇꯤ ꯄ꯭ꯂꯁ ꯌꯥꯎꯏ ꯍꯦꯀ ꯌꯦꯡꯕꯗ ꯃꯁꯛ ꯐꯖꯊꯣꯛꯏ ꯑꯗꯨꯒ ꯃꯥꯒꯤ ꯕꯦꯛ ꯀꯦꯅꯦꯔꯥ ꯍꯥꯏꯗꯤ ꯔꯤꯌ꯭ꯔ ꯀꯦꯃꯦꯔꯥ ꯑꯁꯤꯅ ꯃꯦꯒꯥꯄꯤꯁꯦꯟ ꯁꯤꯁꯇꯤ ꯑꯥꯏꯠꯅꯤ ꯋꯥꯏꯗ ꯑꯦꯡꯒꯜꯗ ꯀꯥꯞꯀꯦ ꯍꯥꯏꯔꯁꯨ ꯍꯥꯏꯔꯤꯕ ꯐꯣꯟ ꯑꯁꯤꯅ ꯌꯥꯔꯦ ꯑꯗꯨꯒ ꯖꯨꯝ ꯇꯧꯔꯒ ꯀꯥꯞꯄ ꯃꯇꯝꯗꯁꯨ ꯀ꯭ꯋꯥꯂꯤꯇꯤꯁꯦ ꯑꯗꯨꯛꯀꯤ ꯃꯇꯤꯛ ꯂꯩ ꯃꯥꯒꯤ ꯀ꯭ꯋꯥꯂꯤꯇꯤ ꯃꯥꯡꯗꯦ ꯑꯗꯨꯝ ꯃꯥꯒꯤ ꯍꯥꯟꯅꯒꯤ ꯔꯤꯒꯨꯂ꯭ꯔ ꯀ꯭ꯋꯥꯂꯤꯇꯤꯗꯣ ꯑꯗꯨꯝ ꯑꯣꯏ ꯑꯗꯨꯛꯀꯤ ꯃꯇꯤꯛ ꯐꯖꯩ ꯂꯪꯏ ꯐꯣꯇꯣ ꯀꯥꯄꯄ ꯃꯇꯝꯗ ꯁꯦꯡꯏ ꯔꯥꯝꯁꯤꯅ ꯁꯤꯛꯁ ꯖꯤꯕꯤꯅꯤ ꯐꯣꯟꯒꯤ ꯔꯣꯝꯅ ꯋꯥꯟ ꯇ꯭ꯋꯦꯟꯇꯤ ꯑꯥꯏꯠ ꯖꯤꯕꯤꯅꯤ ꯕꯦꯇ꯭ꯂꯤ ꯍꯦꯜꯅ ꯐꯥꯏꯚ ꯊꯥꯎꯖꯟ ꯃꯦꯒꯥ ꯑꯋ꯭ꯔꯅꯤ ꯕꯦꯇꯔꯤꯁꯤ ꯍꯦꯟ ꯑꯗꯨꯛꯀꯤ ꯃꯇꯤꯛ ꯈꯥꯡꯏ ꯁꯤꯖꯤꯟꯅꯕ ꯃꯇꯝꯗ ꯀꯨꯏꯅ ꯆꯠꯂꯤ ꯑꯃꯨꯛꯇꯪ ꯆꯥꯔꯖ ꯐꯨꯜ ꯆꯥꯔꯖ ꯇꯧꯈꯤꯕꯁꯤꯅ ꯀꯨꯏꯅ ꯁꯤꯖꯤꯟꯅꯕ ꯌꯥꯏ ꯏꯌ꯭ꯨꯁ ꯇꯧꯕ ꯌꯥꯏ ꯑꯗꯨꯒ ꯃꯥꯒꯤ ꯕꯦꯇ꯭ꯂꯤꯒꯤ ꯆꯥꯔꯖꯤꯡꯁꯤꯁꯨ ꯊꯥꯔꯇꯤ ꯊ꯭ꯔꯤ ꯋꯥꯠ ꯐꯥꯁ ꯆꯥꯔꯖꯤꯡ ꯁꯨꯄ꯭ꯔꯕꯣꯛ ꯑꯣꯏ ꯕꯦꯇ꯭ꯔꯤꯁꯨ ꯑꯗꯨꯛꯀꯤ ꯃꯇꯤꯛ ꯃꯄꯨꯟꯁꯤ ꯁꯥꯡꯕ ꯐꯕ ꯑꯣꯏ ꯃꯥꯒꯤ ꯗꯤꯁꯄ꯭ꯂꯦꯁꯤꯁꯨ ꯑꯩꯈꯣꯏꯅ ꯁ꯭ꯄꯂꯤꯠ ꯇꯧꯕ ꯌꯥꯏ ꯍꯥꯏꯗꯤ ꯕꯤꯗꯤꯌꯣ ꯑꯃ ꯌꯦꯡꯉꯒ ꯑꯃ ꯑꯦꯄ꯭ꯂꯤꯀꯦꯁꯟ ꯐꯥꯡꯁꯜ ꯑꯃ ꯇꯧꯕ ꯌꯥꯏ ꯍꯥꯏꯗꯤ ꯃꯦꯁꯦꯁ ꯊꯥꯅꯕ ꯌꯥꯏ ꯒꯦꯝ ꯁꯥꯟꯅꯕ ꯌꯥꯏ ꯑꯦꯅꯤ ꯑꯩꯈꯣꯏꯅ ꯁ꯭ꯄꯤꯠ ꯑꯅꯤ ꯊꯕꯛ ꯑꯅꯤ ꯇꯧꯕ ꯌꯥꯏ ꯗꯤꯁꯄ꯭ꯂꯦ ꯑꯃꯗ ꯑꯗꯣ ꯃꯥꯒꯤ ꯗꯤꯁꯄ꯭ꯂꯦ ꯗꯨꯁꯨ ꯐꯖꯩ ꯑꯗꯨꯒ ꯕꯦꯛ ꯀꯦꯃꯦꯔꯥ ꯐꯖꯩ ꯑꯗꯨꯒ ꯀꯣꯕ꯭ꯔ ꯑꯗꯨꯛꯀꯤ ꯃꯇꯤꯛ ꯀ꯭ꯋꯥꯂꯤꯇꯤ ꯂꯩ ꯇꯥꯕꯗ ꯀꯥꯏꯗꯦ ꯑꯗꯒꯤ ꯃꯥꯒꯤ ꯌꯦꯡꯕꯗ ꯍꯦꯛ ꯐꯣꯟꯁꯤ ꯀ꯭ꯋꯥꯂꯤꯇꯤ ꯂꯩꯅ ꯍꯦꯛ ꯎꯨꯏ